ꯇꯣꯉꯥꯟ ꯇꯣꯉꯥꯟꯕ ꯃꯁꯥꯟꯅꯁꯤꯡꯕꯨ ꯌꯣꯛꯈꯠꯅꯕꯒꯤꯗꯃꯛꯇ ꯑꯩꯈꯣꯏꯒꯤ ꯂꯩꯀꯥꯏ ꯑꯃꯁꯨꯡ ꯃꯐꯝꯁꯤꯗ ꯇꯣꯉꯥꯟ ꯇꯣꯉꯥꯟꯕ ꯅꯦꯁꯅꯦꯜ ꯑꯃꯁꯨꯡ ꯏꯟꯇꯔꯅꯦꯁꯅꯦꯜ ꯀꯝꯃꯤꯠꯇꯤ ꯀꯌꯥ ꯑꯃ ꯂꯩ ꯃꯤꯡ ꯑꯣꯏꯅ ꯄꯟꯖꯔꯕꯗ ꯑꯍꯥꯟꯕꯗ ꯏꯟꯇꯔꯅꯦꯁꯅꯦꯜ ꯑꯣꯂꯦꯝꯄꯤꯛ ꯀꯝꯃꯤꯠꯇꯤ ꯑꯅꯤꯁꯨꯕꯗ ꯅꯦꯁꯅꯦꯜ ꯀꯣꯂꯦꯖ ꯒꯦꯠ ꯑꯦꯠꯊꯂꯤꯠꯁ ꯑꯍꯨꯝꯁꯨꯕꯗ ꯋꯥꯔꯜ ꯑꯦꯟꯇꯤ ꯇꯣꯞꯄꯤꯡ ꯑꯦꯖꯦꯟꯁꯤ ꯃꯔꯤꯁꯨꯕꯗ ꯏꯁꯄꯤꯁꯦꯜ ꯑꯣꯂꯦꯝꯄꯤꯛꯁ ꯃꯉꯥꯁꯨꯕꯗ ꯌꯨꯠ ꯏꯁꯄꯣꯔꯠ ꯑꯣꯔꯒꯅꯥꯏꯖꯦꯁꯟ ꯇꯔꯨꯛꯁꯨꯕꯗ ꯄ꯭ꯔꯣꯐꯦꯁꯅꯦꯜ ꯏꯁꯄꯣꯔꯠ ꯂꯤꯛ ꯑꯁꯤꯅꯆꯤꯡꯕꯅꯤ ꯃꯈꯣꯏꯁꯤꯡ ꯑꯁꯤꯅ ꯂꯩꯀꯥꯏꯗ ꯀꯂꯕꯇ ꯑꯃꯁꯨꯡ ꯃꯈꯣꯏꯅ ꯑꯦꯋꯥꯔꯅꯦꯁ ꯄ꯭ꯔꯣꯒ꯭ꯔꯥꯝ ꯀꯌꯥ ꯑꯃ ꯄꯤꯔꯦ ꯍꯥꯏꯔꯒ ꯂꯩꯀꯥꯏꯗ ꯂꯩꯔꯤꯕ ꯅꯍꯥꯁꯤꯡꯕꯨ ꯃꯈꯣꯏꯁꯤꯡꯕꯨ ꯄꯨꯛꯅꯤꯡ ꯊꯧꯒꯠꯂꯒ ꯃꯈꯣꯏꯕꯨ ꯃꯈꯣꯏ ꯃꯈꯣꯏꯅ ꯆꯠꯅꯤꯡꯂꯤꯕ ꯏꯁꯄꯣꯔꯠꯁꯤꯡ ꯑꯗꯨꯗ ꯆꯠꯂꯦ ꯍꯥꯏꯔꯒ ꯃꯈꯣꯏꯅ ꯃꯈꯣꯏ ꯃꯈꯣꯏꯒꯤ ꯄꯨꯟꯁꯤꯗ ꯃꯥꯏ ꯄꯥꯛꯀꯗꯕ ꯂꯝꯕꯤꯗꯨꯗ ꯆꯠꯍꯜꯂꯤ ꯑꯃꯁꯨꯡ ꯃꯈꯣꯏꯅ ꯑꯩꯈꯣꯏ ꯃꯤꯌꯥꯝꯕꯨ ꯏꯁꯄꯣꯔꯠ ꯑꯩꯈꯣꯏꯅ ꯃꯤꯌꯥꯝꯕꯨ ꯊꯕꯛ ꯑꯃꯇꯗ ꯑꯣꯟꯁꯤꯜꯍꯟꯗꯅ ꯃꯈꯣꯏꯅ ꯑꯩꯈꯣꯏꯕꯨ ꯇꯣꯉꯥꯟ ꯇꯣꯉꯥꯟꯕ ꯊꯕꯛ ꯀꯌꯥ ꯑꯃ ꯇꯧꯕ ꯌꯥꯏ ꯍꯥꯏꯕ ꯑꯗꯨꯁꯨ ꯈꯪꯍꯜꯂꯤ ꯃꯤꯌꯥꯝꯅ ꯊꯕꯛ ꯑꯃꯗꯗ ꯂꯥꯏꯔꯤꯛ ꯑꯃ ꯊꯥꯔꯦ ꯂꯥꯏꯔꯤꯛ ꯑꯃ ꯄꯥꯔꯒ ꯃꯤꯌꯥꯝꯅ ꯑꯦꯛꯖꯥꯝ ꯊꯥꯔꯒ ꯊꯕꯛ ꯐꯪꯒꯅꯤ ꯍꯥꯏꯕꯗꯨꯇ ꯈꯜꯍꯟꯗꯅ ꯃꯈꯣꯏꯅ ꯏꯁꯄꯣꯔꯠ ꯃꯈꯜ ꯀꯌꯥ ꯑꯁꯤꯗꯁꯨ ꯆꯠꯂꯨ ꯑꯗꯨꯒ ꯃꯈꯣꯏꯅ ꯂꯩꯕꯥꯛꯀꯤ ꯏꯃꯥ ꯂꯩꯕꯥꯛꯀꯤ ꯑꯃꯁꯨꯡ ꯄꯨꯔꯥ ꯏꯟꯗꯤꯌꯥꯒꯤ ꯑꯣꯏꯕ ꯃꯥꯏ ꯄꯥꯛꯄ ꯀꯌꯥ ꯑꯣꯏꯕ ꯌꯥꯏ ꯍꯥꯏꯅ ꯃꯈꯣꯏꯅ ꯇꯥꯛꯄꯤꯔꯤ ꯃꯈꯣꯏꯅ ꯑꯁꯨꯝꯅ ꯂꯩꯀꯥꯏꯗ ꯂꯩꯔꯤꯕ ꯈꯨꯡꯒꯪꯗ ꯂꯩꯔꯤꯕ ꯃꯤꯑꯣꯏꯁꯤꯡꯗ ꯑꯁꯨꯝꯅ ꯄꯨꯛꯅꯤꯡ ꯊꯧꯒꯠꯂꯦ ꯍꯥꯏꯔꯒ ꯃꯈꯣꯏꯕꯨ ꯃꯈꯣꯏꯕꯨ ꯃꯁꯥꯟꯅꯁꯤꯡ ꯑꯁꯤꯗ ꯆꯠꯍꯜꯂꯤ